ꯈꯨꯡꯒꯪꯒꯤ ꯃꯐꯝꯁꯤꯡꯗ ꯏꯗꯨꯀꯦꯁꯟ ꯁꯤꯁꯇꯦꯝ ꯑꯁꯤ ꯍꯦꯟꯅ ꯐꯒꯠꯍꯟꯅꯕ ꯂꯩꯀꯥꯏꯗ ꯃꯅꯥꯛ ꯅꯛꯄꯗ ꯒꯚꯔꯟꯃꯦꯟꯠ ꯁ꯭ꯀꯨꯜ ꯑꯃꯗꯤ ꯂꯤꯡꯈꯠꯂꯛꯑꯦ ꯍꯥꯏꯔꯤꯕ ꯒꯚꯔꯟꯃꯦꯟꯠ ꯁ꯭ꯀꯨꯜ ꯑꯁꯤ ꯑꯣꯖꯥ ꯌꯥꯝꯅ ꯃꯇꯤꯛ ꯆꯥꯅ ꯂꯩꯕꯗꯤ ꯅꯠꯇ꯭ꯔꯤ ꯑꯗꯨꯒ ꯊꯥꯔꯛꯂꯤꯕ ꯑꯣꯖꯥ ꯈꯔ ꯑꯁꯤꯅꯕꯨꯗꯤ ꯑꯉꯥꯡꯁꯤꯡ ꯑꯁꯤ ꯇꯥꯛꯄꯤ ꯇꯝꯕꯤꯔꯤ ꯑꯃꯁꯨꯡ ꯃꯈꯣꯏꯅ ꯒꯚꯔꯟꯃꯦꯟꯠꯒꯤ ꯁꯥꯏꯠꯇꯒꯤ ꯑꯣꯏꯕ ꯐꯪꯐꯝ ꯊꯣꯛꯄ ꯁꯥꯠꯇ꯭ꯔꯁꯤꯡꯅ ꯐꯪꯐꯝ ꯊꯣꯛꯄꯁꯤꯡ ꯑꯗꯨꯗꯤ ꯃꯇꯤꯛ ꯆꯥꯅ ꯐꯪꯕ ꯑꯣꯏꯗ꯭ꯔꯤ ꯈꯨꯡꯒꯪꯒꯤ ꯃꯐꯝꯁꯤꯡꯗ ꯑꯉꯥꯡ ꯈꯔ ꯈꯛꯇꯃꯛ ꯁ꯭ꯀꯨꯜꯗ ꯊꯥꯗꯕꯒꯤ ꯃꯔꯝꯁꯦ ꯃꯔꯝ ꯌꯥꯝꯅ ꯂꯩꯈ꯭ꯔꯦ ꯏꯃꯨꯡ ꯃꯅꯨꯡꯁꯤꯡ ꯌꯥꯝꯅ ꯂꯥꯏꯔꯕ ꯌꯥꯝꯅ ꯋꯥꯕ ꯏꯃꯨꯡꯁꯤꯡꯅ ꯑꯉꯥꯡꯁꯤꯡ ꯁ꯭ꯀꯨꯜꯗ ꯊꯥꯕ ꯉꯝꯗꯕꯁꯨ ꯌꯥꯎꯋꯤ ꯑꯗꯨꯒ ꯊꯥꯕ ꯉꯝꯕꯁꯤꯡꯅꯁꯨ ꯂꯝꯕꯤ ꯊꯣꯡ ꯐꯠꯇꯕ ꯆꯠꯊꯣꯛ ꯆꯠꯁꯤꯟꯒꯤ ꯁ꯭ꯀꯨꯜ ꯂꯥꯞꯄꯒꯗꯤ ꯆꯠꯊꯣꯛ ꯆꯠꯁꯤꯟꯒꯤ ꯑꯣꯏꯕ ꯑꯋꯥꯕ ꯃꯥꯏꯌꯣꯛꯅꯕꯅ ꯁ꯭ꯀꯨꯜ ꯑꯉꯥꯡꯗ ꯊꯥꯗꯕꯁꯨ ꯌꯥꯎꯋꯤ ꯑꯗꯨꯒ ꯒꯚꯔꯟꯃꯦꯟꯠꯒꯤ ꯁ꯭ꯀꯨꯜꯗ ꯑꯣꯖꯥꯁꯤꯡ ꯃꯇꯤꯛ ꯆꯥꯅ ꯂꯩꯇꯕ ꯄꯔꯥ ꯐꯖꯅ ꯇꯥꯛꯄꯤꯗꯕ ꯑꯗꯨꯒ ꯃꯇꯝ ꯆꯥꯅ ꯑꯉꯥꯡꯁꯤꯡ ꯃꯤꯗ ꯗꯦ ꯃꯤꯜ ꯄꯤꯗꯕ ꯀꯣ ꯑꯁꯤꯒꯨꯝꯕ ꯀꯌꯥꯁꯤꯡ ꯑꯁꯤꯗꯒꯤ ꯃꯃꯥ ꯃꯄꯥꯁꯤꯡꯅ ꯒꯚꯔꯟꯃꯦꯟꯠ ꯁ꯭ꯀꯨꯜꯁꯤꯡꯗ ꯑꯉꯥꯡꯁꯤꯡ ꯊꯥꯗꯕꯁꯨ ꯌꯥꯎꯋꯤ ꯒꯚꯔꯟꯃꯦꯟꯠ ꯁ꯭ꯀꯨꯜꯒꯤ ꯑꯣꯏꯕ ꯑꯁꯣꯟꯕ ꯈꯔꯗꯒꯤ ꯃꯃꯥ ꯃꯄꯥꯁꯤꯡꯅ ꯒꯚꯔꯟꯃꯦꯟꯠ ꯁ꯭ꯀꯨꯜꯗ ꯑꯉꯥꯡꯁꯤꯡ ꯑꯁꯤ ꯊꯥꯗꯕꯅꯤ ꯍꯥꯏꯕꯁꯤ ꯅꯤ